ꯑꯩꯈꯣꯏ ꯃꯅꯤꯄꯨꯔꯗꯗꯤ ꯁꯥꯗꯨ ꯆꯤꯔꯨ ꯋꯥꯇꯔꯐꯣꯜ ꯍꯥꯏꯅ ꯂꯩ ꯁꯤꯁꯦ ꯑꯗꯨꯝ ꯊꯥꯏꯅꯗꯒꯤ ꯂꯩꯔꯛꯄ ꯃꯐꯝ ꯑꯃꯈꯛꯅꯦ ꯌꯥꯝꯅ ꯍꯥꯏꯕꯗꯤ ꯌꯥꯝ ꯋꯥꯡꯉꯦꯀꯣ ꯃꯥꯏ ꯃꯐꯃꯗꯣ ꯑꯗꯨꯒ ꯐꯁꯨ ꯌꯥꯝ ꯐꯖꯩ ꯑꯗꯨꯒ ꯂꯩꯔꯝ ꯂꯝꯗꯨꯗ ꯂꯩꯔꯤꯕ ꯃꯤ ꯈꯨꯗꯤꯡꯃꯛꯁꯨ ꯂꯣꯏꯅ ꯐꯩ ꯍꯥꯏꯕꯗꯤ ꯌꯥꯝ ꯏꯪꯅ ꯆꯤꯛꯅ ꯂꯩꯕꯀꯣ ꯑꯗꯨꯒ ꯃꯅꯤꯄꯨꯔꯒꯤ ꯃꯤꯌꯥꯝꯅꯁꯨ ꯁꯥꯔꯕ ꯃꯇꯝꯗ ꯑꯗꯨꯝ ꯃꯌꯥꯝ ꯑꯗꯨꯝ ꯃꯐꯝꯗꯨꯗ ꯄꯣꯊꯥꯏ ꯑꯗꯨꯗꯨꯒ ꯑꯩꯈꯣꯏꯒꯤ ꯁꯃꯨꯗ꯭ꯔꯒꯤ ꯇꯣꯔꯕꯥꯜ ꯍꯥꯏꯔꯒꯗꯤ ꯑꯩꯈꯣꯏ ꯁꯤꯗꯗꯤ ꯁꯃꯨꯗꯔꯃꯛꯇꯤ ꯂꯩꯇꯦ ꯑꯗꯨꯕꯨ ꯃꯥꯒ ꯃꯥꯟꯅꯕ ꯂꯣꯛꯇꯥꯛ ꯂꯦꯛꯀꯨꯝꯕ ꯃꯐꯧ ꯗꯥꯝꯒꯨꯝꯕ ꯆꯥꯗꯣꯡ ꯚꯤꯂꯦꯁ ꯀꯨꯝꯕ ꯃꯌꯥꯝ ꯑꯃ ꯂꯩ ꯆꯥꯗꯣꯡ ꯚꯤꯂꯦꯁꯇꯗꯤ ꯑꯗꯨ ꯏꯁꯤꯡꯀ ꯂꯩꯔꯒ ꯏꯁꯤꯡ ꯂꯩꯔꯒ ꯃꯅꯨꯡꯗꯒꯤ ꯎ ꯄꯥꯝꯕꯤꯒ ꯍꯧꯔꯛꯂꯒ ꯌꯥꯝꯅ ꯐꯖꯕ ꯌꯥꯝꯅ ꯌꯨꯅꯤꯛ ꯑꯣꯏꯕ ꯑꯃ ꯑꯣꯏ ꯑꯗꯨꯒ ꯂꯣꯛꯇꯥꯛ ꯂꯦꯛꯁꯤꯅ ꯑꯩꯈꯣꯏꯒꯤ ꯑꯩꯈꯣꯏ ꯑꯩꯈꯣꯏꯒꯤ ꯐ꯭ꯂꯣꯇꯤꯡ ꯍꯠꯀꯨꯝꯕ ꯂꯩꯕ ꯑꯗꯒꯤꯗꯤ ꯌꯥꯝꯅ ꯍꯥꯏꯕꯗꯤ ꯌꯥꯝꯅ ꯌꯨꯅꯤꯛ ꯑꯣꯏꯕ ꯄꯣꯠ ꯃꯌꯥꯝ ꯑꯃ ꯂꯩꯕ ꯃꯐꯝ ꯑꯃꯈꯛ ꯑꯣꯏ